ꯍꯜꯂꯣ ꯁꯤ ꯁꯉꯥꯏ ꯇ꯭ꯔꯥꯚꯦꯜ ꯑꯦꯖꯦꯟꯁꯤ ꯑꯣꯏꯕꯤꯔꯕ ꯑꯣ ꯑꯩꯅ ꯇꯧꯖꯔꯛꯂꯤꯕꯁꯦ ꯑꯩ ꯀ꯭ꯋꯥꯀꯩꯊꯦꯜꯗꯩ ꯇꯧꯖꯔꯛꯄꯅꯤ ꯑꯩ ꯍꯧꯖꯤꯛ ꯀ꯭ꯋꯥꯀꯩꯊꯦꯜꯗ ꯀ꯭ꯋꯥꯀꯩꯊꯦꯜꯗꯒꯤ ꯀꯛꯆꯤꯡꯗ ꯍꯥꯏꯊꯗꯕ ꯌꯥꯗꯕ ꯏꯃꯥꯔꯖꯦꯟꯁꯤ ꯑꯣꯏꯕ ꯊꯕꯛ ꯑꯃ ꯂꯩꯔꯕ ꯑꯗꯨꯅ ꯊꯦꯡꯗꯤ ꯊꯦꯡꯖꯤꯜꯂꯛꯑꯦ ꯃꯇꯝꯁꯦ ꯑꯗꯨ ꯄꯨꯡ ꯇꯔꯥ ꯃꯥꯊꯣꯏ ꯃꯈꯥꯏꯗꯤ ꯇꯥꯔꯛꯑꯦ ꯑꯗꯨ ꯑꯣꯏꯔꯒꯁꯨ ꯑꯩ ꯆꯠꯇꯕ ꯌꯥꯗꯕ ꯊꯕꯛꯁꯤꯅ ꯃꯔꯝ ꯑꯣꯏꯔꯒ ꯑꯩ ꯐꯣꯟ ꯇꯧꯖꯔꯛꯄꯅꯦ ꯑꯣ ꯊꯦꯡꯀꯤꯌꯨ ꯊꯦꯡꯀꯤꯌꯨ ꯌꯥꯕꯤꯕꯒꯤꯗꯃꯛꯇ ꯌꯥꯝꯅ ꯅꯨꯡꯉꯥꯏꯖꯔꯦ ꯊꯥꯒꯠꯆꯔꯤ ꯑꯩ ꯀ꯭ꯋꯥꯀꯩꯊꯦꯜ ꯑꯗꯨꯝ ꯊꯣꯛꯑꯒ ꯉꯥꯏꯔꯒ ꯂꯩꯖꯔꯝꯂꯒꯦ